ꯍꯟꯗꯛ ꯗꯤꯋꯥꯂꯤ ꯑꯣꯐꯔ ꯗꯦꯠ ꯐꯣꯔꯒꯤꯁꯤꯗ ꯑꯩ ꯃꯣꯕꯥꯏꯜ ꯐꯣꯟ ꯑꯃ ꯂꯩꯖꯩ ꯑꯦꯃꯖꯣꯟꯗꯒꯤ ꯑꯁꯤꯒꯤ ꯄ꯭ꯔꯗꯛ ꯑꯁꯤ ꯀꯃꯥꯏꯅ ꯇꯧꯒꯦ ꯍꯥꯏꯕꯗ ꯂꯥꯛꯄꯗ ꯄ꯭ꯔꯗꯛꯁꯦ ꯁꯤꯜ ꯕꯣꯛꯁꯇꯣ ꯀꯥꯏꯔꯒ ꯂꯥꯛꯆꯩ ꯑꯗꯨꯇꯪꯁꯨ ꯅꯠꯇꯅ ꯃꯅꯨꯡꯁꯤꯗ ꯑꯩꯈꯣꯏꯒꯤ ꯑꯃꯣꯠꯄ ꯊꯦꯡꯅꯕ ꯈꯣꯠꯅꯕ ꯗꯁ ꯄꯥꯔꯇꯤꯀꯜꯒꯨꯝꯕ ꯑꯗꯒꯤ ꯂꯩꯈꯣꯝꯒꯨꯝꯕ ꯈꯔꯁꯨ ꯄꯛꯂꯝꯕ ꯈꯣꯠꯂꯝꯕ ꯌꯥꯎꯋꯦ ꯐꯤꯡꯒꯔ ꯄ꯭ꯔꯤꯟ ꯃꯌꯥꯝ ꯑꯃꯁꯨ ꯌꯥꯎꯔꯝꯃꯤ ꯁ꯭ꯔꯤꯟꯗ ꯑꯗꯨꯅ ꯑꯁꯤꯒꯤꯁꯦ ꯑꯩꯅ ꯀꯩꯅꯣꯒꯤ ꯔꯤꯐꯟ ꯇꯧꯅꯕꯒꯤ ꯍꯥꯏꯖꯕꯅꯤ ꯔꯤꯐꯟ ꯅꯠꯇ꯭ꯔꯒ ꯑꯩꯈꯣꯏꯒꯤ ꯔꯤꯇꯔꯟ ꯇꯧꯕꯒꯤ ꯈꯣꯠꯄꯒꯤ ꯍꯥꯏꯅꯕꯅꯦ ꯑꯗꯨꯕꯨ ꯃꯣꯏꯁꯦ ꯑꯩꯈꯣꯏ ꯔꯤꯐꯟ ꯇꯧꯅꯕꯒꯤ ꯍꯥꯏꯕꯗ ꯈꯣꯠꯄꯗ ꯃꯣꯏꯅ ꯀꯩꯝꯇ ꯄꯥꯎ ꯄꯤꯔꯛꯄ ꯈꯣꯠꯂꯛꯄ ꯑꯣꯏꯗ꯭ꯔꯤ ꯑꯩꯒꯤ ꯐꯤꯠꯕꯦꯛꯁꯦ ꯃꯣꯏꯅ ꯔꯤꯁꯄꯣꯟꯁ ꯇꯧꯕꯁꯨ ꯇꯧꯗ꯭ꯔꯤ ꯑꯥꯗꯨꯅ ꯑꯁꯤꯒꯤ ꯄ꯭ꯔꯗꯛꯁꯤꯗꯤ ꯄ꯭ꯂꯁ ꯑꯁꯤꯒꯤ ꯁꯦꯂꯔꯁꯦ ꯑꯩ ꯔꯦꯀꯃꯦꯟ ꯇꯧꯅꯤꯡꯗꯦ ꯃꯌꯥꯝꯗ